ꯑꯩꯈꯣꯏꯒꯤ ꯖꯤꯂꯥꯗ ꯄꯥꯡꯊꯣꯛꯄ ꯃꯔꯨ ꯑꯣꯏꯕ ꯆꯠꯅꯕꯤ ꯅꯥꯠꯀꯤ ꯑꯣꯏꯕ ꯀꯨꯝꯍꯩ ꯈꯔ ꯄꯜꯂꯕꯗ ꯑꯩꯈꯣꯏ ꯑꯃ ꯍꯥꯟꯅ ꯄꯜꯂꯒꯦ ꯑꯃ ꯈꯛꯇꯪ ꯑꯣꯏꯅ ꯄꯜꯂꯒꯦ ꯑꯩꯈꯣꯏꯒꯤ ꯍꯩꯀ꯭ꯔꯨ ꯍꯤꯗꯣꯡꯕ ꯍꯩꯀ꯭ꯔꯨ ꯍꯤꯗꯣꯡꯕꯁꯦ ꯇꯧꯗ꯭ꯔꯤ ꯐꯥꯎ ꯉꯁꯥꯏꯒꯤ ꯑꯩꯈꯣꯏꯒꯤ ꯆꯥꯅꯕ ꯍꯩꯀ꯭ꯔꯨꯁꯦ ꯐꯛꯑꯒ ꯍꯥꯎꯇꯕꯤꯗ ꯂꯩ ꯍꯥꯏꯅꯩ ꯑꯗꯒꯤ ꯂꯩꯁꯨ ꯂꯩ ꯑꯩ ꯏꯁꯥꯃꯛꯁꯨ ꯊꯦꯡꯅꯔꯦ ꯑꯗꯨꯒꯤ ꯃꯇꯨꯡꯗ ꯍꯩꯀ꯭ꯔꯨꯁꯤ ꯌꯥꯝꯅ ꯃꯍꯤꯒ ꯍꯣꯝꯗꯅ ꯌꯥꯝꯅ ꯍꯥꯎꯔꯛꯀꯅꯤ ꯍꯥꯏꯅꯩ ꯑꯗꯨꯁꯨ ꯆꯨꯝꯃꯤ ꯑꯗꯨꯒ ꯃꯁꯤꯒꯤ ꯊꯧꯔꯝꯁꯤꯗ ꯑꯩꯈꯣꯏꯒꯤ ꯍꯤꯌꯥꯡ ꯍꯤꯔꯦꯟ ꯇꯥꯟꯅꯕ ꯑꯩꯈꯣꯏꯒꯤ ꯍꯤ ꯂꯝꯖꯦꯜ ꯇꯥꯟꯅꯕ ꯑꯩꯈꯣꯏꯒꯤ ꯃꯤꯑꯣꯏꯁꯤꯡ ꯑꯁꯦ ꯑꯩꯈꯣꯏꯒꯤ ꯅꯥꯠꯀꯤ ꯑꯣꯏꯕ ꯈꯝꯕ ꯊꯣꯏꯕꯤꯅ ꯁꯦꯠꯂꯝꯕ ꯑꯩꯈꯣꯏꯒꯤ ꯐꯩꯖꯣꯝ ꯑꯗꯒꯤ ꯐꯨꯔꯤꯠ ꯃꯈꯣꯏꯒꯤ ꯀꯩꯅꯣ ꯈꯔ ꯊꯥꯡꯒ ꯄꯥꯠꯇ ꯍꯥꯏꯇꯥꯔꯦ ꯊꯥꯡꯒ ꯄꯥꯠꯀꯤ ꯏꯁꯤꯡ ꯑꯁꯥꯡꯕ ꯇꯨꯔꯦꯜ ꯑꯁꯥꯡꯕꯗꯨꯗ ꯑꯩꯈꯣꯏꯒꯤ ꯍꯤ ꯑꯅꯤ ꯂꯝꯖꯦꯜ ꯇꯥꯟꯅꯒꯅꯤ ꯑꯗꯨꯗ ꯑꯉꯝꯕꯗꯨꯅ ꯑꯩꯈꯣꯏꯒꯤ ꯑꯀꯟꯕ ꯑꯉꯝꯕ ꯑꯣꯏꯅ ꯁꯛꯑ ꯀꯥꯟꯗ ꯑꯩꯈꯣꯏꯒꯤ ꯂꯥꯏꯒꯤ ꯊꯧꯔꯝ ꯑꯃ ꯑꯣꯏꯅ ꯄꯥꯡꯊꯣꯛꯅꯩ